ꯑꯩꯈꯣꯏꯒꯤ ꯏꯔꯝꯗ ꯃꯅꯤꯄꯨꯔ ꯑꯁꯤꯗ ꯃꯁꯥꯒꯤ ꯑꯣꯏꯅ ꯐꯪꯖꯕ ꯀ꯭ꯔꯣꯞꯁ ꯃꯍꯩ ꯃꯔꯣꯡꯁꯤꯡ ꯑꯁꯦ ꯑꯩꯈꯣꯏꯅ ꯑꯌꯥꯝꯕꯅꯗꯤ ꯑꯩꯈꯣꯏꯒꯤ ꯃꯅꯤꯄꯨꯔꯗꯇ ꯑꯗꯨꯝ ꯌꯣꯜꯂꯦꯀꯣ ꯍꯥꯏꯗꯤ ꯃꯅꯤꯄꯨꯔꯒꯤ ꯃꯤꯌꯥꯝ ꯂꯩꯔꯤꯕ ꯄꯣꯄꯨꯂꯦꯁꯟꯁꯤꯅ ꯑꯗꯨꯝ ꯁꯤꯖꯤꯟꯅꯩ ꯍꯥꯏꯕꯗꯤ ꯑꯩꯈꯣꯏꯒꯤ ꯃꯤꯡ ꯑꯣꯏꯅ ꯄꯜꯂꯕꯗ ꯏꯃꯥ ꯃꯥꯔꯀꯦꯠ ꯃꯅꯤꯄꯨꯔ ꯏꯃꯥ ꯀꯩꯊꯦꯜꯗ ꯈ꯭ꯋꯥꯏꯔꯝꯕꯟ ꯕꯖꯥꯔꯗ ꯑꯌꯥꯝꯕꯅ ꯂꯣꯏꯅ ꯐꯪꯏ ꯑꯗꯩꯗꯤ ꯂꯝ ꯃꯆꯥ ꯃꯆꯥ ꯗꯤꯁꯇ꯭ꯔꯤꯛ ꯃꯆꯥ ꯃꯆꯥ ꯖꯒꯥ ꯃꯆꯥ ꯃꯆꯥꯒꯤ ꯃꯇꯨꯡꯏꯟꯅ ꯃꯣꯏ ꯂꯝ ꯂꯝꯗꯨꯒꯤ ꯑꯩꯈꯣꯏꯒꯤ ꯃꯥꯔꯀꯦꯠ ꯑꯩꯈꯣꯏꯒꯤ ꯁꯝꯅ ꯃꯅꯤꯄꯨꯔꯤ ꯂꯣꯟꯗ ꯏꯃꯥ ꯀꯩꯊꯦꯜ ꯀꯩꯊꯦꯜ ꯍꯥꯏꯔ ꯈꯪꯅꯕ ꯃꯥꯔꯀꯦꯠ ꯑꯦꯔꯤꯌꯥ ꯈꯔꯗꯨꯒꯤ ꯑꯣꯏꯅ ꯃꯐꯝꯗꯨꯗ ꯑꯗꯨꯝ ꯐꯪꯅꯩ ꯀꯣ ꯑꯗꯨ ꯃꯅꯤꯄꯨꯔꯒꯤ ꯃꯄꯥꯟꯗ ꯊꯣꯏꯗꯣꯛ ꯍꯦꯟꯗꯣꯛꯅ ꯑꯩꯈꯣꯏꯅ ꯀ꯭ꯔꯣꯞꯁ ꯌꯥꯝ ꯊꯥꯕꯗꯤ ꯉꯝꯗꯦ ꯊꯥꯔꯒꯁꯨ ꯗꯤꯃꯥꯟ ꯀꯔꯤꯁꯨ ꯂꯩꯇꯕꯔ ꯍꯥꯏꯅ ꯈꯜꯂꯦ ꯃꯔꯝꯗꯤ ꯑꯩꯈꯣꯏꯒꯤ ꯄ꯭ꯔꯗꯛꯁꯟ ꯔꯦꯠ ꯑꯗꯨꯗꯒꯤꯗꯤ ꯉꯁꯥꯏꯒꯤ ꯗꯤꯃꯥꯟ ꯔꯦꯠꯀꯁꯦ ꯈꯦꯅꯕꯅꯤꯅꯀꯣ ꯑꯩꯈꯣꯏ ꯌꯥꯝꯅ ꯃꯦꯁꯤꯞ ꯀꯩꯅꯣ ꯇꯧꯕꯁꯨ ꯄ꯭ꯔꯗꯛꯁꯟꯁꯨ ꯉꯝꯗꯦ ꯃꯔꯝꯗꯤ ꯑꯩꯈꯣꯏꯗ ꯏꯟꯐ꯭ꯔꯥꯁ꯭ꯇꯔꯛꯆꯔꯒꯤ ꯈꯤꯇꯪ ꯑꯋꯥꯠ ꯑꯄꯥ ꯂꯩꯕꯅ ꯑꯗꯨꯕꯨ ꯃꯔꯨ ꯑꯣꯏꯅ ꯈꯔ ꯀ꯭ꯔꯣꯞꯁ ꯈꯔ ꯃꯍꯩ ꯃꯔꯣꯡ ꯈꯔ ꯄꯟꯕ ꯃꯇꯝꯗ ꯑꯩꯈꯣꯏꯅ ꯃꯄꯥꯟꯗ ꯃꯅꯤꯄꯨꯔꯒꯤ ꯑꯣꯏꯅ ꯄꯨꯊꯣꯛꯆꯕ ꯆꯥꯛꯍꯥꯎꯒꯨꯝꯕ ꯆꯥꯛꯍꯥꯎ ꯕ꯭ꯂꯦꯛ ꯔꯥꯏꯁꯀꯨꯝꯕ ꯑꯗꯒꯤꯗꯤ ꯀꯤꯍꯣꯝ ꯄꯥꯏꯟꯅꯦꯑꯦꯄꯜ ꯑꯗꯨꯗꯒꯤꯗꯤ ꯑꯩꯉꯣꯏꯒꯤ ꯁꯤꯡ ꯖꯤꯟꯖꯔꯁꯤꯁꯨ ꯃꯄꯥꯟ ꯂꯣꯝꯗ ꯚꯥꯔꯠꯀꯤ ꯑꯇꯣꯞꯄ ꯃꯐꯝ ꯖꯒꯥ ꯖꯒꯥꯁꯤꯡꯗ ꯌꯥꯝ ꯄꯥꯝꯅ ꯆꯥꯅꯩꯀꯣ ꯃꯅꯤꯄꯨꯔꯅ ꯄꯨꯊꯣꯛꯆꯕ ꯃꯍꯩ ꯃꯔꯣꯡꯁꯤꯡꯁꯦ ꯑꯩꯈꯣꯏ ꯃꯄꯥꯟꯗ ꯑꯗꯨꯝ ꯆꯥꯅꯩ ꯍꯥꯏꯔꯤꯕ ꯃꯍꯩ ꯃꯔꯣꯡꯁꯤꯡꯁꯤꯗ ꯈꯔ ꯑꯗꯨꯝ ꯄꯥꯝꯅꯩ ꯑꯇꯣꯞꯄꯗꯤ ꯀꯌꯥ ꯀꯥꯍꯦꯟꯅ ꯀꯩꯅꯣꯇꯧꯗꯦ ꯑꯗꯨꯒꯤ ꯃꯊꯛꯇ ꯑꯩꯈꯣꯏꯅ ꯑꯩꯈꯣꯏꯅ ꯍꯦꯟꯅꯗꯨꯝ ꯃꯄꯥꯟꯗꯒꯤ ꯆꯦꯟꯁꯤꯜꯂꯒ ꯆꯥꯕꯅ ꯍꯦꯜꯂꯦꯕ ꯑꯩꯈꯣꯏ ꯃꯅꯤꯄꯨꯔꯗ ꯄꯨꯊꯣꯛꯆꯕ ꯄꯣꯠꯊꯣꯛꯇꯒꯤꯗꯤ ꯄꯨꯁꯤꯜꯂꯛꯄꯅ ꯍꯦꯜꯂꯦ ꯍꯥꯏꯅ ꯂꯧꯖꯩ ꯑꯩꯒꯤ ꯋꯥꯈꯜꯗ ꯄꯨꯊꯣꯛꯄ ꯃꯇꯝꯗ ꯇ꯭ꯔꯥꯟꯁꯄꯣꯔꯠꯇꯦꯁꯟ ꯑꯗꯨꯝ ꯆꯞ ꯃꯥꯟꯅꯩ ꯄꯨꯁꯤꯜꯂꯛꯄꯇꯧꯅ ꯄꯨꯊꯣꯛꯈꯤ ꯑꯩꯈꯣꯏ ꯍꯥꯏꯋꯦꯁꯤꯡꯗ ꯑꯗꯨꯝ ꯄꯨꯊꯣꯛꯈꯤ ꯒꯥꯔꯤꯗ ꯄꯨꯊꯣꯛꯈꯤ ꯒꯥꯔꯤ ꯃꯆꯥ ꯇ꯭ꯔꯛ ꯇꯇꯥ ꯂꯣꯠ ꯇ꯭ꯔꯛꯇ ꯑꯗꯨꯝ ꯄꯨꯊꯣꯛꯑꯒ ꯃꯐꯝꯗꯨꯗ ꯆꯠꯈꯤ ꯍꯥꯏꯗꯤ ꯃꯊꯛꯇ ꯐ꯭ꯂꯥꯏꯠꯇ ꯄꯨꯔꯛꯄꯗꯤ ꯑꯗꯨꯝ ꯄꯩꯁꯥ ꯅꯨꯡꯁꯥꯁꯦ ꯈꯔ ꯍꯦꯟꯕꯅꯤꯅꯀꯣ ꯏꯃꯥꯔꯖꯦꯟꯁꯤꯗ ꯈꯤꯇꯪ ꯀꯩꯅꯣ ꯇꯧꯏ ꯑꯗꯨꯅ ꯑꯩꯈꯣꯏꯅ ꯑꯦꯄ꯭ꯂꯥꯏ ꯇꯧꯕ ꯃꯇꯝꯗ ꯋꯥꯕꯅꯤꯅ ꯑꯩꯈꯣꯏꯒꯤ ꯃꯅꯤꯄꯨꯔꯒꯤ ꯑꯣꯏꯕ ꯄꯣꯠꯊꯣꯛꯁꯤꯡꯁꯦ ꯌꯥꯝ ꯀꯥꯍꯦꯟꯅ ꯄꯨꯊꯣꯛꯄ ꯉꯝꯗꯦ ꯍꯥꯏꯔꯤꯕ ꯄꯣꯠ ꯆꯩ ꯈꯔꯗꯨꯗꯤ ꯑꯗꯨꯝ ꯄꯨꯁꯤꯜꯂꯛꯄ ꯉꯝꯃꯤ ꯑꯗꯨꯒ ꯑꯩꯅ ꯉꯁꯥꯏ ꯄꯟꯖꯈ꯭ꯔꯤꯕ ꯃꯅꯤꯄꯨꯔꯗꯗꯤ ꯌꯥꯝ ꯀꯥꯍꯦꯟꯅ ꯏꯟꯐ꯭ꯔꯥꯁ꯭ꯇꯔꯛꯆꯔꯒꯤ ꯗꯦꯕ꯭ꯂꯞꯃꯦꯟ ꯂꯩꯇꯕꯅ ꯑꯗꯒꯤꯗꯤ ꯌꯥꯝ ꯀꯥꯍꯦꯟꯅ ꯑꯩꯈꯣꯏꯒꯤ ꯀꯩꯅꯣ ꯇꯧꯗꯕꯅꯤꯅ ꯄ꯭ꯔꯗꯛꯁꯟ ꯐꯦꯀꯜꯇꯤꯗ ꯃꯤ ꯌꯥꯝ ꯀꯟ ꯂꯩꯇꯕꯅꯤꯅ ꯍꯣꯏ ꯐꯥꯔꯃꯔꯗꯤ ꯌꯥꯝ ꯂꯩ ꯑꯗꯨꯕꯨ ꯑꯩꯈꯣꯏ ꯁꯤꯗ ꯂꯩꯔꯤꯕ ꯂꯣꯀꯦꯜꯒꯤ ꯃꯅꯤꯄꯨꯔꯒꯤ ꯑꯣꯏꯔꯤꯕ ꯄꯣꯄꯨꯂꯦꯁꯟꯁꯤꯒꯤ ꯑꯣꯏꯅ ꯆꯂꯥꯏꯔꯒ ꯂꯩꯑꯕ ꯃꯣꯏꯒꯤ ꯒꯤꯒꯨꯂꯦꯁꯟꯁꯦ ꯑꯗꯨꯅ ꯃꯣꯏꯒꯤ ꯑꯣꯏꯅ ꯁꯦꯝꯕꯅꯤꯅ ꯃꯤ ꯃꯄꯥꯜꯂꯣꯝꯗ ꯌꯥꯝ ꯀꯥꯍꯦꯟꯅ ꯊꯥꯕ ꯉꯝꯗꯦ ꯑꯃꯗꯤ ꯗꯤꯃꯥꯟ ꯂꯩꯇꯕꯅꯤꯅ ꯊꯥꯗꯕꯅꯦ ꯍꯥꯏꯅꯁꯨ ꯂꯧꯏ ꯑꯁꯣꯝꯗꯁꯨ ꯆꯞ ꯃꯥꯟꯅꯕ ꯄꯣꯠꯇꯣ ꯐꯪꯉꯒ ꯁꯤꯗꯒꯤ ꯀꯥꯍꯦꯟꯅ ꯃꯃꯟ ꯇꯥꯡꯅ ꯃꯣꯏꯅꯁꯨ ꯀꯩꯁꯨ ꯂꯩꯅꯤꯡꯉꯣꯏ ꯑꯗꯨꯅ ꯃꯣꯏꯅ ꯐꯪꯗꯕ ꯃꯣꯏꯗꯒꯤ ꯑꯍꯦꯟꯕ ꯄꯣꯠ ꯑꯩꯅ ꯄꯟꯖꯈ꯭ꯔꯤꯕ ꯆꯥꯛꯍꯥꯎꯒꯨꯝꯕ ꯀꯤꯍꯣꯝꯒꯨꯝꯕ ꯁꯤꯡꯒꯨꯝꯕꯗꯨꯗꯤ ꯑꯗꯨꯝ ꯑꯩꯈꯣꯏꯗꯒꯤ ꯄꯨꯊꯣꯛꯄ ꯉꯝꯃꯤ ꯑꯗꯨꯒ ꯑꯇꯩꯗꯤ ꯀꯥꯍꯦꯟꯅ ꯀꯩꯁꯨ ꯉꯝꯖꯗꯦ ꯍꯥꯏꯅ ꯑꯩ ꯊꯝꯖꯒꯦ